ꯑꯩꯅ ꯃꯥꯔꯀꯦꯠꯇꯒꯤ ꯂꯥꯏꯔꯤꯛ ꯈꯔ ꯂꯩꯔꯨꯔꯦ ꯂꯥꯏꯔꯤꯛꯁꯤꯡꯗꯨꯗꯤ ꯇ꯭ꯋꯤꯡꯀꯜ ꯐꯨꯡꯒꯥ ꯋꯥꯔꯤ ꯐꯦꯔꯤ ꯇꯦꯜꯁ ꯒꯅꯦꯖ ꯄ꯭ꯔꯤꯋꯜ ꯂꯥꯏꯔꯤꯛꯁꯦ ꯑꯩꯅ ꯂꯩꯔꯨꯕꯒꯤ ꯃꯔꯝꯗꯤ ꯍꯥꯏꯗꯤ ꯑꯩꯒ ꯏꯃꯥꯟꯅꯕꯤ ꯑꯃꯒ ꯌꯥꯝꯅ ꯂꯨꯅ ꯇꯤꯟꯅꯖꯩ ꯏꯃꯥꯟꯅꯕꯤꯁꯤꯒꯤ ꯃꯆꯦꯗꯣ ꯍꯥꯏꯗꯤ ꯂꯥꯏꯔꯤꯛ ꯂꯥꯏꯁꯨꯒꯤ ꯏꯗꯨꯀꯦꯁꯟꯒꯤ ꯂꯝꯗ ꯍꯥꯏꯔꯗꯤ ꯌꯥꯝꯅ ꯑꯗꯨꯛꯀꯤ ꯃꯇꯤꯛ ꯁꯤꯡꯕ ꯑꯣꯏ ꯑꯗꯨꯒ ꯃꯥꯗꯤ ꯂꯥꯏꯔꯤꯛꯀꯨꯝꯕꯁꯦ ꯌꯥꯝꯅ ꯄꯥꯏ ꯏꯃꯥꯟꯅꯕꯤꯗꯨꯒꯤ ꯃꯆꯦꯅ ꯐꯪꯕ ꯅꯣꯂꯦꯖꯇꯨꯗꯣ ꯏꯃꯥꯟꯅꯕꯤꯗꯨꯗ ꯍꯥꯏꯕꯤ ꯐꯖꯅ ꯍꯥꯏꯕꯤ ꯍꯥꯏꯗꯤ ꯃꯥꯅ ꯄꯥꯕ ꯅꯣꯂꯦꯖꯇꯣ ꯃꯅꯥꯎ ꯃꯥꯅ ꯃꯆꯟ ꯃꯅꯥꯎꯅꯨꯄꯤ ꯑꯣꯏꯕꯅꯤꯅ ꯍꯥꯏꯗꯤ ꯐꯖꯅ ꯅꯣꯂꯦꯖꯇꯣ ꯂꯩꯍꯟꯅꯤꯡꯕꯒꯤ ꯍꯥꯏꯕꯤ ꯑꯗꯨꯅ ꯏꯃꯥꯟꯅꯕꯤꯗꯨꯅ ꯑꯈꯪꯕ ꯃꯥꯒꯤ ꯅꯣꯂꯦꯖꯈꯩꯗꯨꯅ ꯑꯩꯉꯣꯟꯗ ꯁꯤꯌ꯭ꯔ ꯇꯧꯔꯛꯄꯅ ꯇꯧꯔꯛꯄꯗꯨꯗꯒꯤ ꯑꯩꯅ ꯂꯥꯏꯔꯤꯛꯁꯤꯡꯁꯦ ꯂꯩꯖꯔꯒ ꯍꯥꯏꯗꯤ ꯅꯣꯂꯦꯖꯇꯣ ꯑꯩꯅ ꯑꯃꯨꯛ ꯇꯥꯟꯅꯤꯡꯕꯗꯒꯤ ꯍꯥꯏꯗꯤ ꯂꯥꯏꯔꯤꯛꯁꯦ ꯑꯩꯅ ꯂꯩꯖꯔꯨꯔꯦ ꯂꯥꯏꯔꯤꯛꯁꯦ ꯄꯥꯕ ꯃꯇꯝꯗ ꯑꯗꯨꯛꯀꯤ ꯃꯇꯤꯛ ꯌꯥꯝ ꯅꯨꯡꯁꯨ ꯅꯨꯡꯉꯥꯏ ꯂꯥꯏꯔꯤꯛꯁꯦ ꯍꯥꯏꯗꯤ ꯍꯧꯔꯛꯂꯤꯕ ꯑꯉꯥꯡꯈꯩꯗ ꯄꯥꯕ ꯃꯇꯝꯗꯁꯨ ꯂꯥꯏꯔꯤꯛꯁꯦ ꯑꯗꯨꯛꯀꯤ ꯃꯇꯤꯛ ꯀꯥꯟꯅꯅꯤ ꯂꯥꯏꯔꯤꯛꯁꯦ ꯍꯥꯏꯗꯤ ꯄꯥꯔꯨꯕ ꯃꯇꯝꯗ ꯑꯩꯈꯣꯏꯅ ꯈꯪꯗꯕ ꯈꯣꯠꯇꯕ ꯂꯩꯔꯝꯕ ꯃꯌꯥꯝ ꯍꯥꯏꯗꯤ ꯑꯩꯈꯣꯏꯅ ꯑꯗꯨꯝ ꯑꯥꯎ ꯀꯩꯒꯨꯝꯕ ꯃꯇꯝꯗ ꯑꯩꯈꯣꯏꯅ ꯑꯋꯥ ꯅꯨꯉꯥꯏ ꯄꯣꯊꯥꯅꯤꯡꯉꯕ ꯃꯇꯝꯗꯁꯨ ꯋꯥꯔꯛꯄ ꯃꯇꯝꯗ ꯂꯥꯏꯔꯤꯛꯁꯦ ꯄꯥꯕ ꯃꯇꯝꯗ ꯑꯩꯈꯣꯏꯒꯤ ꯋꯥꯈꯜ ꯃꯥꯏꯟ ꯒꯨꯝꯕ ꯀꯔꯤꯀꯔꯥꯗꯁꯨ ꯌꯥꯝꯅ ꯐ꯭ꯔꯦꯁ ꯑꯣꯏꯊꯣꯛꯑꯒ ꯍꯥꯏꯗꯤ ꯂꯥꯏꯔꯤꯛꯁꯦ ꯑꯗꯨꯛꯀꯤ ꯃꯇꯤꯛ ꯄꯥꯕ ꯅꯨꯡꯉꯥꯏ ꯂꯥꯏꯔꯤꯛꯁꯤꯅ ꯄꯥꯕ ꯃꯇꯝꯗ ꯑꯩꯈꯣꯏꯒꯤ ꯑꯉꯥꯡꯗꯁꯨ ꯀꯌꯥꯗꯁꯨ ꯍꯥꯏꯗꯤ ꯄꯥꯕ ꯃꯇꯝꯗꯁꯨ ꯑꯗꯨꯝ ꯃꯣꯏꯗꯁꯨ ꯅꯣꯂꯦꯖꯁꯦ ꯍꯥꯏꯗꯤ ꯈꯪꯗꯕ ꯈꯣꯠꯇꯕ ꯃꯌꯥꯝ ꯂꯩꯔꯝꯕꯗꯨꯁꯨ ꯑꯗꯨꯝ ꯍꯥꯏꯗꯤ ꯅꯣꯂꯦꯖꯁꯦ ꯍꯦꯟꯒꯠꯂꯛꯀꯅꯤ ꯍꯥꯏꯅꯁꯨ ꯈꯜꯂꯤ ꯏꯃꯥꯟꯅꯕꯤꯁꯤꯅ ꯍꯥꯏꯔꯛꯄꯒꯤ ꯑꯩꯅ ꯄꯥꯕꯅꯤ ꯃꯆꯦꯁꯤꯅꯁꯨ ꯍꯥꯏꯔꯛꯄꯅ ꯑꯩꯒꯤ ꯂꯥꯏꯔꯤꯛꯁꯦ ꯑꯗꯨꯛꯀꯤ ꯃꯇꯤꯛ ꯄꯥꯅꯤꯡꯕ ꯍꯥꯏꯕꯗꯣ ꯑꯩꯉꯣꯟꯗ ꯊꯣꯛꯎꯔꯦ ꯑꯗꯨꯅ ꯂꯥꯏꯔꯤꯛꯁꯦ ꯑꯗꯨꯛꯀꯤ ꯃꯇꯤꯛ ꯑꯩ ꯄꯥꯝꯖꯩ ꯂꯥꯏꯔꯤꯛꯁꯦ ꯑꯩꯅ ꯄꯥꯕ ꯃꯇꯝꯗꯁꯨ ꯌꯥꯝ ꯑꯗꯨꯛꯀꯤ ꯃꯇꯤꯛ ꯀꯥꯟꯅꯩ